ꯊꯧꯕꯥꯜ ꯖꯤꯜꯂꯥꯁꯤꯗ ꯏꯁꯤꯡ ꯅꯨꯡꯁꯤꯠꯀꯤ ꯐꯤꯕꯝ ꯍꯥꯏꯔꯒꯗꯤ ꯑꯩꯈꯣꯏꯒꯤ ꯃꯤꯑꯣꯏꯕꯗ ꯍꯧꯖꯤꯛ ꯏꯁꯤꯡ ꯌꯥꯝꯅ ꯃꯔꯝ ꯆꯥꯅ ꯐꯖꯅ ꯐꯪꯉꯤ ꯑꯃꯁꯨꯡ ꯅꯤꯡꯊꯝ ꯊꯥ ꯑꯁꯤꯗ ꯌꯥꯝꯅ ꯏꯪꯉꯤ ꯑꯩꯈꯣꯏꯒꯤ ꯊꯧꯕꯥꯜ ꯖꯤꯜꯂꯥ ꯑꯁꯤꯗ ꯑꯇꯣꯞꯄ ꯖꯤꯜꯂꯥꯁꯤꯡ ꯒꯨꯝꯅ ꯑꯩꯈꯣꯏꯒꯤ ꯀꯥꯟꯅꯕꯁꯤꯡ ꯏꯁꯤꯡ ꯑꯗꯨꯝ ꯃꯔꯥꯡ ꯀꯥꯏꯅ ꯐꯪꯉꯤ ꯅꯤꯡꯊꯝ ꯊꯥ ꯃꯇꯝ ꯑꯣꯏꯕꯅꯤꯅ ꯌꯥꯝꯅꯁꯨ ꯑꯗꯨꯝ ꯏꯪꯕ ꯍꯦꯟꯖꯤꯜꯂꯛꯏ